ꯑꯣ ꯍꯂꯣ ꯑꯥ ꯅꯪ ꯀꯩꯅꯣꯅꯤ ꯅꯪ ꯑꯩꯅ ꯅꯍꯥꯟ ꯏꯕꯥꯟꯅꯤꯅ ꯇ꯭ꯔꯦꯅꯤꯡ ꯑꯩꯅ ꯅꯪꯕꯨ ꯇ꯭ꯔꯦꯅꯤꯡ ꯄꯤꯈꯤꯕꯗꯨ ꯀꯣꯁꯅ ꯅꯪꯒꯤ ꯅꯪꯒꯤ ꯐꯤꯠꯅꯦꯁꯀꯤꯗꯃꯛ ꯑꯩꯅ ꯇ꯭ꯔꯦꯅꯤꯡ ꯑꯃꯨꯛ ꯄꯤꯈꯤꯕꯗꯣ ꯅꯪ ꯑꯗꯨꯒꯤ ꯇ꯭ꯔꯦꯅꯤꯡ ꯍꯣꯏ ꯍꯣꯏ ꯃꯥꯅꯦ ꯃꯥꯅꯦ ꯑꯗꯨ ꯑꯗꯨꯒꯤ ꯇ꯭ꯔꯦꯅꯤꯡꯗꯨ ꯅꯪ ꯆꯠꯊꯔꯤꯕ꯭ꯔꯥ ꯍꯣꯏ ꯍꯣꯏ ꯍꯣꯏ ꯑꯗꯨ ꯑꯗꯨꯗꯨ ꯅꯪ ꯏꯝꯄ꯭ꯔꯨꯞꯃꯦꯟ ꯎꯔꯗꯤ ꯑꯗꯨꯝ ꯃꯟ ꯑꯃꯒꯨꯝꯕꯀꯣ ꯋꯥꯟ ꯃꯟ ꯇꯨ ꯃꯟꯒꯨꯝꯕ ꯑꯗꯨꯝ ꯅꯪ ꯑꯗꯨꯗꯣ ꯇꯧꯋꯣ ꯑꯗꯨꯝ ꯑꯗꯨꯗ ꯆꯠꯊꯔꯒ ꯂꯩꯌꯣ ꯑꯗꯨꯒ ꯍꯣꯏ ꯍꯣꯏ ꯍꯣꯏ ꯍꯣꯏ ꯌꯥꯏ ꯑꯗꯣ ꯑꯗꯨꯒꯨꯝꯕꯗꯣ ꯆꯥꯒꯗꯧꯅꯤ ꯑꯗꯨꯒ ꯑꯗꯨꯒꯨꯝꯕ ꯑꯗꯨꯒꯨꯝꯕ ꯆꯤꯟꯖꯥꯛꯇꯣ ꯍꯦꯟꯅ ꯆꯥꯒꯗꯧꯅꯤ ꯑꯗꯨꯝ ꯎꯝ ꯎꯝ ꯍꯣꯏ ꯍꯣꯏ ꯍꯣꯏ ꯍꯣꯏ ꯑꯥ ꯑꯥ ꯍꯣꯏ ꯑꯗꯨꯗꯣ ꯑꯗꯨ ꯐꯣꯂꯣ ꯇꯧꯔꯒ ꯂꯩꯌꯣ ꯑꯗꯨꯒ ꯖꯁ ꯏꯟ ꯀꯦꯁ ꯅꯪꯉꯣꯟꯗ ꯍꯛꯆꯥꯡ ꯅꯨꯡꯉꯥꯏꯇꯕꯒꯨꯝꯕ ꯇꯧꯔꯗꯤ ꯑꯗꯨꯝ ꯂꯥꯛꯄꯤꯌꯣ ꯍꯣꯏ ꯍꯣꯏ ꯍꯣꯏ ꯐꯔꯦ ꯐꯔꯦꯅꯦ ꯑꯗꯨꯝ ꯇꯧꯔ ꯂꯩꯔꯗꯤ ꯁꯦ ꯁꯦ